ꯁꯖꯦꯁꯟ ꯄꯤꯅꯤꯡꯕꯁꯤ ꯒꯣꯔꯃꯦꯟꯗ ꯄꯣꯏꯟ ꯇꯧꯖꯔ ꯍꯥꯏꯖꯒꯦ ꯍꯧꯖꯤꯛꯀꯤ ꯃꯇꯝꯗ ꯌꯨꯠꯁꯤꯡꯅ ꯊꯕꯛ ꯐꯪꯗꯕ ꯍꯥꯏꯕꯁꯤ ꯊꯕꯛ ꯐꯪꯗꯕ ꯍꯥꯏꯁꯤ ꯊꯕꯛ ꯐꯪꯐꯝ ꯊꯣꯛꯏ ꯀꯔꯤꯒꯤꯅꯣ ꯍꯥꯏꯕ ꯃꯇꯝꯗ ꯊꯕꯛ ꯍꯥꯏꯁꯤꯗꯤ ꯒꯣꯔꯃꯦꯟ ꯊꯕꯛ ꯈꯛꯇꯅ ꯊꯕꯛ ꯈꯛꯇ ꯅꯠꯇꯦ ꯏꯁꯥꯅ ꯍꯣꯠꯅꯕꯒꯤ ꯃꯇꯨꯡꯁꯨ ꯄꯣꯜꯂꯤ ꯑꯩ ꯂꯥꯏꯔꯤꯛ ꯇꯝꯃꯦꯅ ꯒꯣꯔꯃꯦꯟ ꯁꯥꯔꯕꯤꯁ ꯇꯧꯗ ꯌꯥꯗꯦꯅ ꯂꯩꯇꯦ ꯏꯁꯥꯒꯤ ꯍꯣꯠꯅꯖꯃꯟ ꯍꯣꯠꯅꯕꯒꯤ ꯃꯍꯩ ꯍꯥꯏꯔꯒꯗꯤ ꯁꯝꯅ ꯍꯥꯏꯔꯕꯗ ꯐꯥꯔꯃꯔ ꯑꯩꯈꯣꯏ ꯃꯅꯤꯄꯨꯔꯗ ꯐꯥꯔꯃꯔ ꯌꯥꯝ ꯋꯥꯠꯂꯦ ꯍꯧꯖꯤꯛ ꯐꯥꯔꯃꯔ ꯌꯥꯝꯅ ꯋꯥꯠꯂꯦ ꯐꯥꯔꯃꯔꯅ ꯑꯩꯈꯣꯏꯒꯤ ꯗꯦꯜꯂꯤ ꯅꯤꯗꯦꯠ ꯍꯥꯏꯒꯗ꯭ꯔꯥ ꯑꯋꯥꯠ ꯑꯄꯥ ꯂꯣꯏꯅ ꯃꯦꯟꯕ ꯉꯝꯃꯤ ꯊꯥ ꯑꯃꯗ ꯌꯥꯝꯗ꯭ꯔꯕꯗ ꯂꯤꯁꯤꯡ ꯀꯨꯟꯊ꯭ꯔꯥꯗꯩꯅ ꯂꯥꯛ ꯑꯃꯐꯥꯎꯁꯨ ꯇꯥꯟꯕ ꯉꯝꯃꯤ ꯑꯗꯨꯝ ꯁꯤꯒꯨꯝꯕ ꯍꯣꯠꯅꯕ ꯀꯟꯕ ꯁꯤꯒꯤ ꯃꯊꯧ ꯑꯝꯇꯪ ꯆꯪꯉꯤ ꯑꯗꯒꯤ ꯒꯣꯔꯃꯦꯟꯁꯤꯒꯤ ꯊ꯭ꯔꯨꯗ ꯁꯦꯡꯅ ꯍꯥꯏꯔꯒꯗꯤ ꯑꯦꯋꯥꯔꯅꯦꯁ ꯄ꯭ꯔꯣꯒ꯭ꯔꯥꯝ ꯄꯥꯡꯊꯣꯛꯄ ꯏꯁꯀꯤꯜ ꯗꯤꯕꯦꯜꯂꯞꯃꯦꯟ ꯄꯥꯡꯊꯣꯛꯄ ꯑꯗꯒꯤ ꯃꯥꯒꯤ ꯒꯥꯏꯠꯂꯥꯏꯟ ꯇꯧꯅꯕꯒꯤꯗꯃꯛꯇ ꯁꯦꯟꯊꯥꯡꯅ ꯈꯪꯗꯦ ꯑꯗꯒꯤ ꯒꯥꯏꯠꯂꯥꯏꯟ ꯑꯣꯏꯅꯕꯒꯤꯗꯃꯛꯇ ꯂꯣꯟ ꯄꯤꯊꯕꯅꯤ ꯈꯪꯗꯦ ꯁꯨꯃꯥꯏꯅ ꯇꯧꯔꯒꯗꯤ ꯌꯨꯠꯁꯤꯡꯅ ꯊꯕꯛ ꯐꯪꯗꯕꯒꯤ ꯁꯃꯁ꯭ꯌꯥ ꯊꯕꯛ ꯐꯪꯗꯕꯒꯤ ꯑꯋꯥꯕ ꯁꯤꯗꯤ ꯀꯩꯁꯨ ꯂꯩꯇꯦꯅ ꯈꯟꯖꯩ ꯒꯣꯔꯃꯦꯟ ꯊꯕꯛ ꯈꯛꯇꯅ ꯊꯕꯛꯈꯇ ꯅꯠꯇꯦ ꯊꯕꯛ ꯃꯌꯥꯝ ꯑꯝꯁꯨ ꯂꯩ ꯑꯩꯅ ꯃꯃꯥꯡꯗ ꯄꯟꯖꯈꯤꯕ ꯐꯥꯔꯃꯔ ꯑꯣꯏꯕ ꯑꯗꯒꯤ ꯄꯣꯜꯇ꯭ꯔꯤ ꯐꯥꯔꯃꯤꯡ ꯇꯧꯕ ꯑꯗꯒꯤ ꯐꯤꯁꯔꯤ ꯐꯥꯔꯃꯤꯡ ꯇꯧꯕ ꯁꯤꯒꯨꯝꯕ ꯃꯌꯥꯝ ꯂꯩ ꯊꯕꯛ ꯐꯪꯗꯦ ꯍꯥꯏꯕꯗꯤ ꯑꯩꯒꯤ ꯑꯩꯒꯤ ꯍꯣꯠꯅꯖꯃꯟ ꯑꯩꯅ ꯍꯣꯠꯅꯕ ꯋꯥꯠꯄꯒꯤꯅꯤ ꯍꯥꯏꯅ ꯂꯧꯖꯒꯦ